ꯑꯩꯅ ꯍꯟꯗꯛ ꯐꯣꯜ ꯑꯃ ꯂꯧꯏ ꯃꯥꯒꯤ ꯐꯣꯜ ꯑꯁꯤꯒꯤ ꯃꯃꯤꯡ ꯔꯦꯜꯃꯤ ꯁꯤ ꯊꯥꯔꯇꯤ ꯐꯥꯏꯚ ꯃꯥꯁꯤ ꯁꯤꯛꯁ ꯔꯦꯝꯅꯤ ꯋꯥꯟ ꯇ꯭ꯋꯦꯟꯇꯤ ꯑꯩꯠ ꯖꯤꯕꯤꯅꯦ ꯑꯗꯨꯝ ꯁꯤꯒꯤ ꯐꯣꯜ ꯑꯁꯦ ꯑꯩꯅ ꯑꯦꯠꯇꯤꯟ ꯀꯦꯗ ꯂꯧꯕꯅꯤ ꯌꯥꯝ ꯅꯨꯡꯉꯥꯏ ꯁꯤꯖꯟꯅꯕ ꯑꯗꯣ ꯃꯥꯒꯤ ꯀꯦꯃꯥ ꯐ꯭ꯂꯥꯁ ꯀꯩꯀꯩꯁꯦ ꯌꯥꯝ ꯁꯦꯡꯉꯤ ꯑꯗꯨ ꯅꯨꯃꯤꯗꯥꯡꯗ ꯐꯣꯇꯣ ꯀꯥꯞꯄꯗ ꯅꯨꯡꯊꯤꯟꯇꯧꯅ ꯃꯥꯅ ꯐꯣꯇꯣ ꯀꯥꯞꯄꯒꯤ ꯖꯒꯥꯗꯣ ꯄꯨꯡꯉꯥꯟ ꯉꯥꯜꯂꯦ ꯑꯗꯨꯅ ꯁꯤꯒꯤ ꯐꯣꯟꯁꯦ ꯃꯌꯥꯝ ꯂꯧꯕꯤꯌꯨ ꯌꯥꯝꯅ ꯍꯣꯡꯅꯁꯨ ꯐꯪꯕꯅꯤ ꯑꯗꯨꯝ ꯁꯤꯖꯤꯟꯅꯕ ꯅꯨꯡꯉꯥꯏ